ꯑꯩꯅ ꯃꯤꯁꯣꯗꯒꯤ ꯂꯩꯕ ꯈꯣꯡꯎꯞ ꯑꯗꯨ ꯏꯁꯣꯔꯠ ꯁꯨꯁ ꯑꯗꯨ ꯌꯥꯝꯅ ꯐꯕ ꯑꯣꯏꯔꯝꯗ꯭ꯔꯦ ꯍꯥꯏꯕꯗꯤ ꯃꯔꯝꯗꯤ ꯀꯔꯤꯒꯤꯅꯣ ꯍꯥꯏꯕꯗ ꯃꯈꯣꯏꯒꯤ ꯐꯣꯇꯣꯗ ꯎꯠꯂꯤꯕ ꯑꯗꯨꯒ ꯃꯈꯣꯏꯅ ꯑꯩꯉꯣꯟꯗ ꯗꯤꯂꯤꯕꯔ ꯇꯧꯔꯕ ꯃꯇꯨꯡꯗ ꯄꯤꯔꯝꯂꯤꯕ ꯄꯣꯠ ꯑꯁꯤꯒ

ꯑꯩꯅ ꯎꯖꯈꯤꯕ ꯄꯣꯠ ꯑꯗꯨꯒꯤ ꯑꯣꯟꯅ ꯇꯩꯅꯕꯗ ꯂꯥꯛꯄꯗꯧꯅ ꯇꯧꯋꯤ ꯑꯗꯨꯅ ꯍꯥꯏꯔꯤꯕ ꯄꯣꯠ ꯑꯁꯤ ꯃꯤꯁꯣꯒꯤ ꯀꯝꯄꯅꯤꯗꯒꯤ ꯂꯧꯕ ꯃꯇꯝꯗ ꯈꯔ ꯌꯦꯡꯉꯒ ꯂꯧꯕꯤꯌꯨ ꯆꯦꯛꯁꯤꯟꯕꯤꯌꯨ